ꯗ꯭ꯔꯥꯏꯕꯔ ꯑꯩꯗꯣ ꯁꯣꯝꯗ ꯅꯪꯅꯒꯗꯕ ꯃꯟꯗꯔꯦ ꯒꯥꯔꯤꯗꯣ ꯂꯝꯕꯤꯗꯣ ꯀꯣꯏꯕꯅꯤꯅ ꯈꯔ ꯀꯨꯏꯅ ꯆꯪꯒꯗꯕ ꯃꯥꯜꯂꯦ ꯑꯗꯣ ꯐꯨꯠꯕꯣꯟ ꯃꯦꯁꯀ ꯂꯩꯕꯒ ꯄꯨꯡ ꯇꯔꯦꯠꯃꯈꯥꯏꯁꯨ ꯇꯥꯁꯤꯜꯂꯛꯂꯦ ꯑꯗꯨ ꯀꯃꯥꯏꯅ ꯇꯧꯕꯅꯣ ꯑꯗꯨ ꯈꯤꯇꯪ ꯊꯨꯅ ꯀꯩꯗꯧꯕꯤꯔꯒꯗꯤ ꯌꯥꯒꯗꯝꯃꯤ ꯂꯦꯟꯁꯂꯥꯏꯗꯁꯨ ꯇꯧꯑꯦꯁꯨ ꯍꯥꯏ